ꯑꯩꯈꯣꯏꯅ ꯑꯩꯅ ꯃꯍꯩ ꯃꯔꯣꯡ ꯌꯣꯟꯕꯁꯤ ꯀꯔꯝꯅ ꯌꯣꯜꯂꯤ ꯍꯥꯏꯕ ꯃꯇꯝ ꯍꯥꯏꯔꯕꯗꯤ ꯑꯩꯒꯤ ꯌꯨꯝꯗ ꯍꯧꯔꯤꯕ ꯁꯤꯡ ꯑꯁꯤ ꯍꯦꯛꯑꯒ ꯊꯣꯂꯛꯑꯅꯤ ꯌꯨꯝꯗꯒꯤ ꯊꯣꯂꯛꯑꯕ ꯃꯇꯨꯡꯗ ꯑꯩꯈꯣꯏꯒꯤ ꯂꯩꯀꯥꯏꯒꯤ ꯌꯥꯝꯅ ꯌꯣꯟꯕ ꯆꯠꯄ ꯏꯁꯥꯡ ꯅꯥꯄꯤ ꯌꯥꯝ ꯌꯣꯟꯕ ꯆꯠꯄ ꯃꯤꯗꯨꯗ ꯁꯤꯟꯅꯔꯒ ꯃꯣꯏꯅ ꯑꯩꯈꯣꯏꯗꯒꯤ ꯑꯩꯉꯣꯟꯗꯒꯤ ꯄꯩꯁꯥꯁꯤ ꯅꯦꯝꯅ ꯅꯦꯝꯅ ꯂꯧꯔꯒ ꯃꯣꯏꯅ ꯑꯇꯣꯞꯄꯗ ꯃꯐꯝ ꯀꯌꯥ ꯀꯌꯥ ꯆꯠꯂꯒ ꯌꯣꯜꯂꯒ ꯂꯩ ꯌꯣꯜꯂꯤ